ꯈꯨꯡꯒꯪꯒꯤ ꯃꯤꯑꯣꯏꯁꯤꯡꯒꯤ ꯃꯁꯥꯟꯅꯁꯤꯡꯅ ꯃꯌꯥꯝ ꯄꯨꯜꯂꯨꯗ꯭ꯔꯕ ꯃꯌꯥꯝ ꯑꯃ ꯄꯨꯜꯍꯟꯕ ꯑꯃꯗꯤ ꯋꯥꯈꯜ ꯅꯨꯡꯉꯥꯏꯇꯕ ꯂꯩꯔꯝꯕ ꯃꯌꯥꯝ ꯑꯗꯨ ꯁꯥꯟꯅ ꯈꯣꯠꯅꯕ ꯑꯗꯨꯗ ꯃꯥꯏ ꯑꯣꯟꯁꯤꯟꯗꯨꯅ ꯅꯨꯡꯉꯥꯏꯇꯕ ꯂꯩꯔꯝꯕ ꯋꯥꯈꯜꯁꯤꯡ ꯑꯗꯨ ꯉꯥꯏꯍꯥꯛ ꯀꯥꯎꯊꯣꯛꯍꯜꯂꯤ ꯑꯃꯗꯤ ꯃꯌꯥꯝ ꯄꯨꯟꯕ ꯐꯪꯕꯗꯒꯤ ꯋꯥꯔꯤ ꯋꯥꯇꯥꯏ ꯇꯧꯕ ꯐꯪꯍꯜꯂꯤ ꯑꯃꯁꯨꯡ ꯁꯥꯟꯅ ꯈꯣꯠꯅꯕ ꯑꯗꯨꯅ ꯉꯝꯃꯛꯄꯒꯤ ꯃꯌꯥꯝ ꯄꯨꯟꯅ ꯍꯥꯔꯥꯎ ꯍꯥꯔꯥꯎ ꯆꯥꯛ ꯆꯥꯔ ꯑꯃ ꯆꯥꯃꯤꯟꯅꯕ ꯐꯪꯍꯜꯂꯤ